ꯏꯪꯉꯤ ꯏꯁꯤꯡ ꯁꯣꯛꯄꯗ ꯏꯁꯤꯡ ꯊꯦꯡꯕꯗ ꯌꯥꯝ ꯏꯪꯉꯤ ꯏꯁꯤꯡ ꯑꯏꯪꯕ ꯊꯛꯄꯗ ꯌꯥꯝ ꯍꯩꯅꯗꯦ ꯏꯪꯕꯒꯤ ꯆꯥꯡ ꯍꯧꯖꯤꯛꯀꯤꯁꯤꯗ ꯌꯥꯝꯅ ꯏꯪꯉꯦ ꯏꯪꯉꯦ ꯑꯗꯨꯅ ꯑꯏꯪꯕꯁꯤ ꯈꯥꯡꯅꯕ ꯍꯣꯠꯅꯕꯗ ꯑꯊꯥꯕ ꯐꯤꯅ ꯆꯤꯡꯕꯁꯤꯡ ꯃꯩꯅꯥꯛꯇ ꯂꯩꯕ ꯑꯗꯒꯤ ꯇꯣꯉꯥꯟ ꯇꯣꯉꯥꯟꯕ ꯑꯁꯥꯕ ꯖꯒꯥ ꯗ ꯂꯩꯕ ꯑꯁꯤꯅ ꯌꯥꯝꯅ ꯍꯦꯟꯅ ꯄꯥꯝꯃꯤ ꯑꯗꯨꯒ ꯅꯣꯡ ꯆꯨꯕ ꯑꯗꯨꯝ ꯁꯤꯖꯟ ꯅꯥꯏꯅ ꯑꯗꯨꯝ ꯆꯨꯏ ꯑꯗꯨꯒ ꯏꯁꯤꯡ ꯏꯆꯥꯎꯁꯨ ꯑꯗꯨꯝ ꯌꯥꯝ ꯄꯥꯛ ꯊꯣꯛꯇꯦ ꯃꯔꯛ ꯃꯔꯛꯇ ꯊꯣꯛꯏ ꯑꯗꯨꯒ ꯁꯥꯕꯒꯤ ꯆꯥꯡꯁꯨ ꯁꯥꯕ ꯃꯇꯝꯗ ꯌꯥꯝꯅ ꯀꯥ ꯍꯦꯟꯅ ꯁꯥꯕ ꯑꯗꯨꯃꯛꯇꯤ ꯑꯣꯏꯗꯦ ꯑꯗꯨꯝ ꯅꯨꯡꯉꯥꯏꯕ ꯑꯗꯨꯝꯃꯥꯏꯅ ꯀꯝꯐꯣꯔꯇꯦꯕꯜ ꯑꯣꯏꯕ ꯑꯗꯨꯒꯨꯝꯕ ꯍꯥꯏꯕꯗꯤ ꯂꯩꯕꯗ ꯌꯥꯝꯅ ꯅꯨꯡꯉꯥꯏꯕ ꯑꯗꯨꯒꯨꯝꯕ ꯃꯍꯥꯎ ꯑꯃ ꯑꯦꯛꯁꯄꯔꯤꯌꯦꯟꯁ ꯑꯃꯗꯤ ꯑꯣꯏ